ꯚꯥꯔꯠꯀꯤ ꯃꯃꯤꯡ ꯆꯠꯂꯕ ꯖꯒꯣꯏ ꯃꯑꯣꯡꯁꯤꯡ ꯈꯔ ꯑꯗꯨꯒꯤ ꯃꯃꯤꯡꯗꯤ ꯀꯊꯛꯀꯂꯤ ꯔꯥꯖ ꯂꯤꯂꯥ ꯒꯦꯍꯨ ꯑꯁꯤꯅ ꯆꯤꯡꯕꯁꯤꯡ ꯀꯌꯥꯃꯔꯨꯝ ꯑꯁꯤꯅꯤ ꯑꯗꯨꯒ ꯚꯥꯔꯠꯀꯤ ꯃꯃꯤꯡ ꯆꯜꯂꯕ ꯗꯥꯟꯁꯔꯁꯤꯡꯒꯤ ꯃꯅꯨꯡꯗ ꯀꯂꯥ ꯃꯥꯟꯗꯂꯝ ꯒꯣꯄꯤ ꯁꯤꯁꯨ ꯑꯃꯅꯤ